ꯑꯥ ꯀꯩꯅꯣꯒꯤ ꯀ꯭ꯋꯥꯀꯩꯊꯦꯜꯒꯤ ꯏꯁꯇꯦꯁꯟꯅꯦꯔꯤ ꯗꯤꯂꯔꯗꯨ ꯑꯣꯏꯕꯤꯔꯕ꯭ꯔꯣ ꯁꯤꯕꯣ ꯑꯥ ꯏꯆꯜꯂꯣ ꯄꯥꯏꯔꯛꯏꯁꯦ ꯑꯣ ꯑꯣ ꯑꯩꯗꯣ ꯑꯩ ꯑꯥ ꯀꯩꯅꯣꯒꯤ ꯑꯥ ꯏꯁꯇꯦꯁꯟꯅꯦꯔꯤꯗ ꯄꯣꯠ ꯈꯔ ꯋꯥꯠꯄ ꯑꯗꯒꯤ ꯍꯟꯗꯛ ꯁꯦꯁꯁꯟ ꯍꯧꯕꯒꯤ ꯂꯥꯏꯔꯤꯛ ꯂꯥꯏꯁꯨꯗꯨ ꯈꯔ ꯋꯥꯠꯄ ꯑꯗꯨꯗꯣ ꯂꯣꯏ ꯂꯩꯒꯗ꯭ꯔꯥ ꯈꯣꯠꯀꯗ꯭ꯔꯥꯅ ꯍꯪꯒꯦ ꯇꯧꯕꯅꯦꯕ ꯑꯣ ꯑꯣ ꯀꯩꯅꯣꯒꯤ ꯀ꯭ꯂꯥꯁ ꯀꯩꯅꯣꯒꯤ ꯁꯤꯛꯁ ꯁꯕꯦꯟ ꯑꯩꯠ ꯅꯥꯏꯟꯒꯤ ꯑꯥ ꯁ꯭ꯋꯥꯏꯗ ꯐꯪꯅꯔꯤꯕ ꯂꯥꯏꯔꯤꯛꯁꯤꯗꯩꯗ ꯀꯩꯅꯣꯗꯣ ꯃꯅꯤꯄꯨꯔꯤꯒ ꯃꯦꯠꯀꯗꯣ ꯋꯥꯠꯂꯦꯅ ꯂꯣꯏ ꯍꯥꯏꯅꯩꯌꯦꯕꯀꯣ ꯑꯗꯨ ꯑꯗꯨ ꯀꯩꯅꯣ ꯏꯁꯇꯣꯛ ꯂꯥꯛꯇꯗꯅ ꯇꯧꯕꯅꯦ ꯍꯥꯏꯕꯅꯦ ꯑꯗꯨ ꯌꯧꯔꯛꯂꯕ ꯑꯗꯨ ꯐꯪꯒꯗ꯭ꯔꯥ ꯑꯩꯁꯦ ꯑꯥ ꯑꯥ ꯇꯉꯥꯏ ꯐꯗꯅ ꯌꯥꯡꯈꯩ ꯌꯥꯡꯈꯩꯗꯤ ꯂꯧꯖꯒꯦ ꯇꯧꯕꯅꯦ ꯌꯥꯡꯈꯩ ꯌꯥꯡꯈꯩꯃꯨꯛ ꯑꯗꯒꯤ ꯀ꯭ꯂꯥꯁ ꯀ꯭ꯂꯥꯁ ꯀ꯭ꯂꯥꯁ ꯀ꯭ꯂꯥꯁ ꯑꯩꯠꯀꯤꯗꯤ ꯑꯩꯉꯣꯟꯗ ꯈꯔ ꯂꯩꯔꯦ ꯅꯥꯏꯟꯒꯤꯁꯨ ꯈꯔ ꯂꯩꯔꯦ ꯑꯗꯨꯗꯨꯅ ꯀ꯭ꯂꯥꯁ ꯁꯤꯛꯁ ꯁꯕꯦꯟꯅꯦ ꯇꯦꯟꯅꯦ ꯀ꯭ꯂꯥꯁ ꯑꯍꯨꯝꯁꯤꯒꯤ ꯑꯥ ꯀꯩꯅꯣꯗꯣ ꯃꯅꯤꯄꯨꯔꯤꯒ ꯃꯦꯠꯁꯀꯗꯣ ꯌꯥꯡꯈꯩ ꯌꯥꯡꯈꯩꯃꯨꯛ ꯂꯩꯒꯗ꯭ꯔꯥ ꯑꯗꯣ ꯑꯗꯨ ꯌꯥꯒꯗ꯭ꯔꯥꯅ ꯍꯪꯒꯦ ꯇꯧꯕ ꯑꯗ ꯕꯣꯏ ꯑꯃ ꯀꯨꯟꯊ꯭ꯔꯥ ꯄꯤꯕ ꯕꯣꯏꯗꯣ ꯑꯄꯥꯛꯄ ꯈꯤꯇꯪ ꯄꯥꯛꯄ ꯈꯤꯇꯪ ꯁꯥꯡꯕ ꯕꯣꯏꯗꯣ ꯑꯥ ꯑꯗꯨ ꯇꯨ ꯂꯥꯏꯟꯗꯁꯨ ꯑꯗꯒꯤ ꯐꯣꯔ ꯑꯗꯒꯤ ꯐꯣꯔ ꯂꯥꯏꯟꯗꯁꯨ ꯑꯗꯒꯤ ꯕ꯭ꯂꯦꯡꯗꯁꯨ ꯑꯗꯒꯤ ꯃꯣꯏꯒꯤ ꯑꯉꯥꯡꯒꯤ ꯏꯁꯀ꯭ꯋꯥꯔ ꯀꯩꯅꯣꯗꯣ ꯃꯦꯠꯀꯤꯗꯣ ꯑꯗꯨꯁꯨ ꯑꯗꯨꯁꯨ ꯑꯗꯨꯝ ꯂꯩꯒꯗ꯭ꯔꯥ ꯑꯣ ꯉꯔꯥꯡ ꯑꯩ ꯂꯥꯛꯂꯝꯕꯗꯗꯤ ꯏꯁꯇꯣꯛ ꯂꯩꯇ꯭ꯔꯦꯅ ꯍꯥꯏꯍꯧꯕꯅꯦ ꯑꯗꯨꯗ ꯍꯪꯖꯔꯛꯄꯅꯦ ꯑꯣ ꯑꯗꯨꯁꯨ ꯑꯩꯅ ꯀꯩꯅꯣ ꯗꯖꯟ ꯇꯔꯨꯛ ꯇꯔꯨꯛ ꯀꯨꯝꯕ ꯄꯥꯝꯕ ꯑꯗꯒꯤ ꯄꯦꯟꯁꯤꯜ ꯀꯣꯂꯣꯝ ꯑꯥ ꯍꯟꯇꯛ ꯑꯉꯥꯡꯈꯩꯅ ꯌꯥꯝꯅ ꯗꯤꯃꯥꯟ ꯂꯩꯕ ꯕ꯭ꯂꯦꯛ ꯕꯤꯎꯇꯤꯗꯣ ꯂꯩꯒꯗ꯭ꯔꯥ ꯄꯦꯟꯁꯤꯜꯗ ꯑꯣ ꯐꯣꯇꯣ ꯐꯣꯇꯣ ꯊꯥꯔꯛꯂꯁꯨ ꯌꯥꯏ ꯑꯩꯒꯤ ꯁꯤ ꯅꯝꯕꯔꯁꯤꯗꯅꯦ ꯑꯗꯨꯝ ꯋꯥꯆꯞ ꯇꯧꯕꯤꯔꯛꯂꯒꯗꯤ ꯑꯗꯨꯅꯁꯨ ꯅꯨꯡꯉꯥꯏꯔꯅꯤꯌꯦ ꯑꯣ ꯑꯗ ꯕꯣꯏ ꯀꯣꯂꯣꯝ ꯑꯥ ꯍꯟꯗꯛ ꯑꯣꯐꯔꯒꯗꯤ ꯂꯩꯕꯔꯣ ꯃꯣꯏ ꯑꯉꯥꯈꯩꯒꯤ ꯁꯤꯁꯤ ꯇꯧꯔꯒ ꯁꯤ ꯍꯥꯞꯄꯤ ꯁꯤ ꯇꯧꯔꯗꯤ ꯁꯤ ꯍꯥꯞꯄꯤ ꯀꯥꯏꯅ ꯂꯥꯛꯄ꯭ꯔꯣ ꯑꯣ ꯑꯗꯒꯤ ꯑꯩꯅ ꯂꯤꯁ ꯄꯤꯔꯛꯂꯒ ꯗꯤꯂꯤꯕꯔꯤꯗꯤ ꯌꯥꯕ ꯅꯠꯇ꯭ꯔꯣ ꯑꯣ ꯑꯩ ꯂꯤꯁꯇꯣ ꯑꯩ ꯍꯥꯏꯖꯔꯛꯂꯒꯦ ꯑꯥ ꯑꯗꯨꯒꯤ ꯂꯤꯁꯇꯣ ꯑꯃꯨꯛ ꯏꯁꯤꯟꯕꯤꯔꯒ ꯗꯤꯂꯤꯕꯔꯤ ꯇꯧꯔꯁꯨ ꯇꯧꯕꯤꯔꯛꯂꯣꯅꯦ ꯑꯗꯨꯒ ꯀꯩꯅꯣꯒꯤ ꯍꯧꯖꯤꯛꯀꯤ ꯀ꯭ꯂꯥꯁ ꯁꯤꯛꯁꯅꯦ ꯁꯕꯦꯟꯅꯦ ꯀ꯭ꯂꯥꯁ ꯇꯦꯟꯅꯦ ꯃꯣꯏꯒꯤ ꯃꯦꯠꯇꯨꯒ ꯃꯅꯤꯄꯨꯔꯤꯗꯨꯒ ꯑꯗꯨꯗꯨꯃ ꯌꯥꯡꯈꯩ ꯌꯥꯡꯈꯩꯗꯪ ꯍꯥꯞꯄꯤꯔꯛꯑꯣ ꯑꯗꯒꯤ ꯍꯧꯖꯤꯛꯀꯤ ꯕꯣꯏꯗꯣ ꯗꯔꯖꯟ ꯇꯔꯨꯛ ꯇꯔꯨꯛ ꯍꯥꯞꯄꯤꯔꯛꯑꯣ ꯕꯣꯏꯗꯣ ꯕ꯭ꯂꯦꯡꯅꯦ ꯐꯣꯔ ꯂꯥꯏꯟꯅꯦ ꯇꯨ ꯂꯥꯏꯟꯅꯦ ꯑꯗꯒꯤ ꯑꯥ ꯃꯦꯠꯀꯤ ꯏꯁꯀ꯭ꯋꯥꯔꯗꯨꯅꯦ ꯑꯗꯨꯗꯣ ꯕꯣꯏ ꯗꯔꯖꯟ ꯇꯔꯨꯛ ꯇꯔꯨꯛꯇꯪ ꯍꯥꯞꯄꯤꯔꯛꯑꯣ ꯑꯗꯨꯒ ꯑꯉꯥꯡꯉꯩꯒꯤ ꯑꯥ ꯃꯣꯏꯒꯤ ꯑꯥ ꯁ꯭ꯀꯨꯜꯒꯤ ꯄ꯭ꯔꯣꯖꯦꯛ ꯋꯥꯛ ꯇꯧꯅꯅꯕ ꯀꯂꯔ ꯄꯦꯄꯔꯗꯣ ꯑꯄꯥꯕꯗꯣ ꯑꯥ ꯑꯗꯨꯒꯤ ꯀꯂꯔ ꯄꯦꯄꯔꯗꯣ ꯈꯔ ꯍꯥꯞꯄꯤꯔꯛꯑꯣ ꯈꯔ ꯑꯗꯨꯝ ꯃꯣꯏꯁꯤ ꯀꯃꯥꯏꯅ ꯌꯣꯜꯂꯤ ꯃꯣꯏꯁꯦ ꯄꯦꯛ ꯄꯦꯛ ꯑꯣꯏꯅ ꯂꯥꯛꯇꯥꯏꯅꯦ ꯑꯣ ꯄꯦꯛ ꯄꯦꯛꯇꯨ ꯄꯦꯛ ꯑꯥ ꯇꯔꯥꯃꯨꯛ ꯍꯥꯞꯄꯤꯔꯛꯑꯣ ꯑꯗꯒꯤ ꯍꯧꯖꯤꯛꯀꯤ ꯕ꯭ꯂꯦꯛ ꯕ꯭ꯌꯨꯇꯤ ꯄꯦꯟꯁꯤꯜꯗꯣ ꯄꯦꯛ ꯇꯔꯥꯃꯨꯛ ꯍꯥꯞꯄꯤꯔꯛꯑꯣ ꯑꯗꯒꯤ ꯀꯣꯂꯣꯝ ꯃꯈꯜ ꯃꯈꯜ ꯈꯔ ꯇꯧꯔꯒ ꯍꯥꯞꯄꯤꯔꯛꯑꯣ ꯑꯗꯨꯒ ꯑꯗꯨꯉꯩꯗꯣ ꯍꯥꯞꯄꯤꯔꯛꯄꯗ ꯑꯥ ꯑꯗꯨꯝ ꯊꯤꯜꯂꯛꯄ ꯑꯗꯨꯉꯩꯗꯣ ꯑꯃꯨꯛꯇꯪ ꯌꯦꯡꯕꯤꯔꯣꯕꯀꯣ ꯑꯗꯨꯒ ꯃꯃꯜꯗꯣ ꯀꯌꯥꯝ ꯇꯥꯒꯗꯣꯏꯅꯣ ꯈꯣꯠꯀꯗꯣꯏꯅꯣ ꯑꯗꯣ ꯑꯃꯨꯛꯇꯪ ꯍꯣꯠꯂꯒ ꯑꯩꯉꯣꯟꯗ ꯋꯥꯆꯞ ꯑꯗꯨꯝ ꯇꯧꯕꯤꯔꯣꯕꯀꯣ ꯑꯗꯨꯒ ꯑꯥ ꯁꯤꯅꯝꯕꯔꯁꯤꯗ ꯑꯗꯨꯝ ꯇꯧꯕꯤꯔꯛꯑꯣ ꯑꯗ ꯄꯩꯁꯥꯨ ꯑꯗꯨꯝ ꯑꯥ ꯑꯥ ꯒꯨꯒꯜ ꯄꯦꯒꯤ ꯕꯥꯔ ꯀꯣꯠꯇꯣ ꯑꯗꯨꯁꯨ ꯇꯧꯕꯤꯔꯛꯂꯣꯕꯀꯣ ꯑꯩ ꯑꯗꯨꯝꯗ ꯑꯗꯨꯝ ꯊꯥꯖꯔꯛꯂꯒꯦꯕ ꯑꯗꯣ ꯀꯌꯥ ꯇꯥꯒꯗꯣꯏꯅ ꯈꯣꯠꯇꯣꯏꯅꯣꯗꯣ ꯑꯃꯨꯛꯇꯪ ꯍꯥꯏꯔꯒ ꯑꯃꯨꯛꯇꯪ ꯇꯧꯕꯤꯔꯛꯑꯣ ꯑꯗꯨꯒ ꯑꯩ ꯄꯩꯁꯥꯗꯨ ꯊꯥꯖꯔꯛꯂꯒꯦ ꯑꯗꯨꯗꯤ ꯗꯤꯂꯤꯕꯔꯤꯗꯤ ꯉꯁꯤ ꯌꯥꯗꯣꯏꯔꯥ ꯍꯌꯦꯡ ꯌꯥꯗꯣꯏꯔꯥ ꯍꯣꯏ ꯐꯔꯦ ꯐꯔꯦ ꯑꯗꯨꯃꯥꯏꯅ ꯇꯧꯕꯤꯔꯛꯑꯣ ꯑꯩ ꯆꯥꯆꯞ ꯇꯧꯕꯤꯔꯛꯑꯣ ꯑꯩ ꯑꯥ ꯗꯤꯇꯦꯜꯗꯨ ꯐꯪꯕꯒ ꯑꯩ ꯑꯃꯨꯛꯇꯪ ꯆꯦꯛ ꯇꯧꯔ ꯃꯇꯨꯡꯗ ꯑꯩ ꯑꯗꯨꯝ ꯄꯩꯁꯥꯗꯨ ꯊꯥꯖꯔꯛꯒꯦ ꯑꯗꯨꯒ ꯑꯗꯨꯝ ꯍꯌꯦꯡꯗꯨ ꯊꯥꯕꯤꯔꯛꯑꯣ ꯐꯔꯦ ꯐꯔꯦ ꯌꯥꯝ ꯅꯨꯡꯉꯥꯏꯔꯦ ꯑꯗꯨꯗꯤ